ꯆꯩꯆꯠ ꯑꯍꯨꯝ ꯊꯥ ꯑꯍꯨꯝ ꯏꯪ ꯀꯨꯝꯖꯥ ꯂꯤꯁꯤꯡ ꯑꯃꯒ ꯆꯃꯥꯄꯜ ꯃꯔꯐꯨ ꯃꯥꯄꯜꯁꯤꯅ ꯑꯩꯒꯤ ꯏꯄꯣꯛ ꯅꯨꯃꯤꯠꯅꯤ ꯆꯩꯆꯠ ꯀꯨꯟ ꯃꯪꯉꯥ ꯊꯥ ꯇꯔꯥꯅꯤꯊꯣꯏ ꯏꯪ ꯀꯨꯝꯖꯥ ꯂꯤꯁꯤꯡ ꯑꯅꯤꯒ ꯃꯥꯄꯜꯁꯤꯅ ꯑꯩꯒꯤ ꯂꯨꯍꯣꯡꯕ ꯅꯨꯃꯤꯠꯅꯤ ꯆꯩꯆꯠ ꯑꯍꯨꯝ ꯊꯥ ꯑꯍꯨꯝ ꯏꯪ ꯀꯨꯝꯖꯥ ꯂꯤꯁꯤꯡ ꯑꯅꯤꯒ ꯇꯔꯥꯅꯤꯊꯣꯏꯁꯤꯅ ꯑꯩꯒꯤ ꯏꯆꯥꯒꯤ ꯃꯄꯣꯛ ꯅꯨꯃꯤꯠꯅꯤ

ꯆꯩꯆꯠ ꯃꯉꯥ ꯊꯥ ꯇꯔꯥ ꯏꯪ ꯀꯨꯝꯖꯥ ꯂꯤꯁꯤꯡ ꯑꯃꯒ ꯆꯃꯥꯄꯜ ꯃꯧꯗ꯭ꯔꯥ ꯇꯔꯦꯠꯁꯤꯅ ꯑꯩꯈꯣꯏ ꯏꯃꯥꯗꯣ ꯌꯥꯝ ꯀꯟꯅ ꯅꯥꯈꯤ ꯆꯩꯆꯠ ꯑꯃ ꯊꯥ ꯇꯔꯥ ꯏꯪ ꯀꯨꯝꯖꯥ ꯂꯤꯁꯤꯡ ꯑꯃꯒ ꯆꯃꯥꯄꯜ ꯃꯧꯗ꯭ꯔꯥ ꯃꯪꯉꯥꯁꯤꯅ

ꯑꯩꯒꯤ ꯌꯥꯝ ꯈꯨꯨꯗꯣꯡ ꯊꯤꯕ ꯑꯃ ꯊꯣꯛꯈꯤꯕ ꯅꯨꯃꯤꯠꯅꯤ